ꯆꯥꯛ ꯊꯣꯡꯒꯦ ꯇꯧꯔꯤꯌꯦ ꯅꯪꯗꯤ ꯅꯪꯗꯤ ꯌꯥꯝ ꯅꯨꯡꯉꯥꯏꯔꯦꯅꯦ ꯀꯣ ꯑꯣ ꯑꯉꯥꯡꯁꯤꯡ ꯁ꯭ꯀꯨꯜ ꯍꯜꯂꯛꯂꯒ ꯆꯠꯁꯦ ꯀꯔꯤ ꯀꯗꯥꯏꯗ ꯆꯠꯁꯦ ꯍꯥꯏꯕꯅꯣ ꯕꯖꯥꯔꯗꯔꯣ ꯑꯥ ꯑꯣ ꯑꯣ ꯑꯣ ꯑꯣ ꯑꯣ ꯍꯣꯏꯅꯦ ꯕꯦꯕꯤ ꯃꯤꯛꯁꯇꯣ ꯑꯩꯁꯨ ꯌꯦꯡꯅꯤꯡꯉꯦ ꯍꯌꯦꯡꯗꯣ ꯄꯨꯡ ꯀꯌꯥ ꯆꯠꯁꯦ ꯍꯥꯏꯕꯅꯣ ꯍꯣꯏ ꯍꯣꯏ ꯆꯠꯁꯦ ꯑꯣ ꯑꯉꯥꯡꯈꯣꯏ ꯁ꯭ꯀꯨꯜ ꯆꯠꯂꯤꯉꯩꯗ ꯆꯠꯁꯤ ꯍꯥꯏꯕ꯭ꯔꯣ ꯃꯟꯗꯦꯗ ꯑꯣ ꯑꯩꯗꯤ ꯍꯌꯦꯡꯂ ꯈꯟꯕ ꯍꯣꯏ ꯍꯣꯏ ꯌꯥꯏꯌꯦ ꯑꯗꯨ ꯑꯣꯏꯔꯗꯤ ꯌꯥꯏꯌꯦ ꯑꯣ ꯍꯣꯏ ꯍꯣꯏ ꯃꯟꯗꯦꯗ ꯍꯣꯏ ꯑꯩꯁꯨ ꯑꯉꯥꯡꯁꯤꯡꯒꯤ ꯐꯤꯔꯣꯟ ꯈꯔ ꯈꯟꯅꯤꯡꯕꯅꯦ ꯀꯣ ꯃꯣꯏ ꯇ꯭ꯌꯨꯁꯟꯒꯨꯝꯕꯗ ꯆꯠꯄꯗ ꯂꯤꯠꯅꯤꯉꯥꯏ ꯄꯨꯡ ꯀꯌꯥꯗ ꯑꯗꯨ ꯑꯣ ꯌꯥꯝ ꯐꯔꯦ ꯐꯔꯦ ꯑꯣ ꯑꯣ ꯑꯣ ꯍꯣꯏ ꯑꯦ ꯀꯧꯒꯦ ꯀꯧꯒꯦ ꯏꯃꯥꯟꯅꯕꯤ ꯑꯃ ꯂꯩꯌꯦ ꯃꯥꯁꯨ ꯃꯆꯥ ꯂꯩꯕꯀꯣ ꯑꯩꯈꯣꯏ ꯑꯍꯨꯝ ꯆꯠꯁꯦ ꯅꯪ ꯍꯣꯏ ꯑꯩ ꯃꯥꯕꯨꯁꯨ ꯄꯨꯔꯛꯀꯦ

ꯑꯥ ꯑꯣ ꯑꯣ ꯍꯣꯏ ꯐꯔꯦ ꯐꯔꯦ ꯍꯣꯏ ꯑꯩꯁꯨ ꯈꯟꯅꯤꯡꯕꯅꯦ ꯑꯉꯥꯡꯒꯤ ꯕꯦꯜꯗꯣ ꯌꯥꯏ ꯌꯥꯏ ꯐꯖꯕ ꯌꯥꯎꯔꯗꯤ ꯑꯗꯨꯝ ꯂꯧꯒꯅꯤ ꯑꯩ ꯕꯦꯠꯁꯤꯠꯁꯨ

ꯍꯣꯏ ꯍꯣꯏ ꯍꯣꯏ ꯑꯣ ꯌꯥꯏ ꯌꯥꯏ ꯍꯌꯦꯡ ꯍꯣꯏ ꯃꯟꯗꯦꯗꯨ ꯀꯣꯜ ꯇꯧꯔꯛꯑꯣ ꯀꯣ

ꯍꯣꯏ ꯑꯣꯏꯌꯦ ꯑꯣꯏꯌꯦ ꯀꯔꯤ ꯇꯧꯒꯦꯔꯥ ꯏꯆꯥꯈꯣꯏ ꯁ꯭ꯀꯨꯜ ꯀꯥꯔꯤꯉꯩꯗꯤ ꯑꯗꯨꯝ ꯐ꯭ꯔꯤ ꯑꯣꯏꯌꯦ ꯎꯝ ꯎꯝ ꯍꯣꯏ ꯍꯣꯏ

ꯍꯣꯏ ꯑꯩ ꯑꯣꯛꯁꯥ ꯊꯣꯡꯒꯦ ꯅꯪꯗꯤ ꯑꯩꯁꯨ ꯕꯥꯖꯥꯔ ꯆꯠꯂꯒ ꯑꯣꯛꯁꯥ ꯂꯩꯔꯛꯑꯦ ꯏꯆꯥꯁꯤꯡꯅ ꯑꯣꯛꯁꯥ ꯌꯥꯝ ꯄꯥꯝꯕꯒꯤ ꯀꯣ ꯍꯣꯏ ꯍꯣꯏ ꯇꯧꯔꯛꯑꯣ ꯇꯧꯔꯛꯑꯣ ꯃꯟꯗꯦꯗ ꯀꯣ ꯍꯣꯏ ꯊꯝꯃꯣ ꯊꯝꯃꯣ